ꯑꯥ ꯍꯣꯏ ꯃꯥꯅꯤ ꯑꯣ ꯍꯣꯏ ꯍꯣꯏ ꯑꯣ ꯔꯨꯝꯁꯦ ꯑꯗꯨꯝ ꯅꯣꯏꯅ ꯀꯤꯆꯟꯒ ꯇꯣꯏꯂꯦꯠ ꯑꯦꯇꯦꯁ ꯑꯣꯏꯅ ꯄꯥꯝꯃꯗꯤ ꯑꯗꯨꯗꯤ ꯑꯔꯥꯎꯟ ꯁꯕꯦꯟ ꯊꯥꯎꯖꯟꯒꯨꯝꯕꯗꯤ ꯂꯩꯌꯦꯕꯀꯣ ꯑꯗꯨꯝ ꯅꯣꯏꯅ ꯀꯃꯟ ꯇꯣꯏꯂꯦꯠꯒꯨꯝꯕ ꯌꯨꯁ ꯇꯧꯒꯦ ꯍꯥꯏꯔꯗꯤꯀꯣ ꯑꯗꯨꯗꯤ ꯑꯗꯨꯝ ꯐꯥꯏꯚ ꯊꯥꯎꯖꯟ ꯐꯥꯏꯚ ꯍꯟꯗ꯭ꯔꯦꯗꯒꯨꯝꯕꯗꯤ ꯂꯩꯕꯅꯤ

ꯅꯣꯏꯅ ꯁꯤ ꯁꯕꯦꯟ ꯊꯥꯎꯖꯟꯒꯤꯁꯤꯗꯤ ꯑꯗꯨꯝ ꯅꯈꯣꯏ ꯃꯤ ꯑꯍꯨꯝꯒꯨꯝꯕꯗꯤ ꯂꯩꯕ ꯌꯥꯔꯅꯤ ꯎꯝ ꯎꯝ ꯑꯥ ꯍꯣꯏ ꯅꯈꯣꯏꯒꯤꯗꯤ ꯌꯨꯝꯁꯦ ꯁ꯭ꯀꯨꯜꯗ ꯈꯔ ꯅꯛꯄꯅꯤꯅꯀꯣ ꯃꯤ ꯃꯤ ꯑꯌꯥꯝꯕ ꯑꯗꯨꯝ ꯂꯩꯅꯤꯡꯕꯀꯣ ꯑꯗꯨ ꯅꯣꯏꯗꯤ ꯅꯨꯄꯤ ꯑꯣꯏꯕꯅꯤꯅ ꯑꯗꯨꯝ ꯇꯣꯏꯂꯦꯠꯀ ꯕꯥꯠꯔꯨꯝ ꯑꯦꯇꯦꯁ ꯇꯧꯕꯁꯦ ꯂꯧꯔꯗꯤ ꯐꯒꯗꯧꯕ ꯃꯥꯜꯂꯦ ꯎꯝ ꯅꯨꯄꯥꯁꯤꯡꯗꯤ ꯑꯥ ꯍꯣꯏ ꯍꯣꯏ

ꯑꯗꯨ ꯅꯣꯏ ꯂꯥꯏꯛ ꯑꯗꯨꯒꯨꯝꯕꯗ ꯂꯩꯌꯦ ꯍꯥꯏꯅ ꯂꯩꯕꯀꯣ ꯔꯨꯝꯁꯦ ꯃꯤ ꯂꯩꯌꯦꯕꯀꯣ ꯍꯧꯖꯤꯛ ꯀꯥꯟꯁꯦ ꯅꯦꯛꯁ ꯑꯥ ꯍꯣꯏ ꯅꯦꯛꯁ ꯃꯟꯗꯤ ꯃꯣꯏ ꯆꯠꯀꯅꯦꯕꯀꯣ ꯑꯗꯨ ꯑꯗꯨꯝ ꯑꯩꯇꯩꯁꯨ ꯂꯩꯗꯤ ꯂꯩ ꯑꯗꯨ ꯅꯣꯏꯅ ꯑꯗꯨꯝ ꯑꯦꯇꯦꯁ ꯑꯣꯏꯅ ꯄꯥꯝꯂꯗꯤ ꯍꯥꯏꯕꯅꯤꯗ ꯑꯗꯨꯝ ꯑꯇꯩꯗ ꯀꯣꯃꯟ ꯇꯣꯏꯂꯦꯠꯀꯤꯗꯨꯗꯤ ꯂꯩꯌꯦ ꯔꯨꯝ ꯑꯅꯤꯒꯨꯝꯗꯕꯗꯤ ꯑꯗꯨꯝ ꯑꯥ ꯍꯣꯏ ꯍꯣꯏ ꯑꯗꯨꯝ ꯅꯣꯏ ꯌꯦꯡꯒꯦ ꯍꯥꯏꯔꯗꯤ ꯑꯗꯨꯝ ꯍꯌꯦꯡ ꯂꯥꯛꯂꯒ ꯌꯦꯡꯕꯗꯤ ꯌꯥꯅꯤ ꯗꯤꯄꯣꯖꯤꯠꯁꯦ ꯐꯤꯐꯇꯤꯟ ꯇꯨ ꯇ꯭ꯋꯦꯟꯇꯤ ꯊꯥꯎꯖꯟꯒꯨꯝꯕꯗꯤ ꯇꯧꯕꯤꯔꯗꯤ ꯐꯒꯗꯧ ꯃꯥꯜꯂꯦ

ꯑꯁ ꯅꯣꯏ ꯁꯥꯇ꯭ꯔ ꯑꯣꯏꯕꯒꯤ ꯑꯗꯨꯝ ꯑꯩꯅ ꯈꯔ ꯇꯥꯕꯤꯒꯦꯗ ꯐꯤꯐꯇꯤꯟ ꯇꯨ ꯇ꯭ꯋꯦꯟꯇꯤꯒꯤ ꯔꯦꯟꯖꯇ ꯑꯗꯨꯝ ꯅꯣꯏ ꯁꯥꯇ꯭ꯔ ꯑꯣꯏꯕꯅꯤꯅ ꯑꯗꯨꯝ ꯐꯤꯐꯇꯤꯟ ꯊꯥꯎꯖꯟꯐꯥꯎꯀꯣ ꯃꯤ ꯑꯇꯩꯗꯤ ꯑꯗꯨꯝ ꯊꯥꯔꯇꯤ ꯄ꯭ꯂꯁꯇꯤ ꯑꯗꯨꯝ ꯄꯤꯕꯤꯌꯦꯕꯀꯣ ꯎꯝ ꯑꯗꯨꯗꯤ ꯅꯣꯏꯅ ꯑꯗꯨꯝ ꯅꯣꯏꯒꯤ ꯈꯨꯁꯤ ꯑꯗꯨꯝ ꯚꯔꯥ ꯑꯣꯏꯅ ꯄꯤꯒꯦ ꯍꯥꯏꯔꯁꯨ ꯌꯥꯏ ꯚꯔꯥ ꯑꯣꯏꯅ ꯍꯥꯞꯈ꯭ꯔꯣ ꯍꯥꯏꯔꯁꯨ ꯌꯥꯏꯌꯦ ꯑꯗꯨꯝ ꯅꯈꯣꯏꯅ ꯂꯧꯈ꯭ꯔꯒꯦ ꯍꯥꯏꯔꯁꯨ ꯌꯥꯏꯗ ꯎꯝ ꯎꯝ ꯎꯝ ꯎꯝ ꯑꯩꯒꯤꯗꯨꯗꯤ ꯀꯥꯏꯗꯦꯗ ꯑꯗꯨꯒꯨꯝꯕꯗꯤ ꯇꯣꯛꯇꯦꯗ ꯎꯝ ꯎꯝ ꯑꯗꯨ ꯅꯣꯏꯅ ꯊꯥꯖꯗ꯭ꯔꯁꯨ ꯑꯗꯨꯝ ꯅꯣꯏꯒꯤ ꯅꯦꯛꯁ ꯔꯨꯝꯃꯦꯠꯒꯨꯝꯕꯗ ꯍꯪꯕ ꯌꯥꯏꯗ ꯎꯝ ꯍꯣꯏ ꯍꯣꯏ ꯎꯝ ꯑꯗꯨꯝ ꯅꯪ ꯀꯣꯜ ꯇꯧꯔꯛꯑꯣ ꯂꯥꯛꯀꯦ ꯍꯥꯏꯕ ꯃꯇꯝꯗꯀꯣ ꯑꯥ ꯍꯣꯏ ꯍꯣꯏ ꯑꯗꯨꯗꯤ